ꯍꯂꯣ ꯀꯩꯅꯣꯝꯇ ꯗꯨꯀꯥꯟꯁꯦ ꯀꯩꯅꯣ ꯁꯨ ꯈꯣꯡꯎꯞ ꯌꯣꯟꯕꯤꯕ ꯗꯨꯀꯥꯟ ꯅꯠꯇ꯭ꯔꯣ ꯑꯣ ꯑꯣ ꯉꯁꯤꯁꯦ ꯗꯨꯀꯥꯟ ꯗꯨꯀꯥꯟꯁꯦ ꯊꯣꯡ ꯍꯥꯡꯕꯤꯒꯗ꯭ꯔꯣ ꯑꯩꯁꯦ ꯗꯨꯀꯥꯟꯗ ꯂꯥꯛꯀꯦ ꯇꯧꯕ ꯂꯥꯛꯑꯅꯤ ꯍꯧꯖꯤꯛ ꯑꯗꯨꯝ ꯊꯣꯡ ꯍꯥꯡꯕꯤꯗꯣꯏ ꯅꯠꯇ꯭ꯔꯥ ꯍꯧꯖꯤꯛ ꯑꯗꯨꯝ ꯂꯥꯛꯑꯅꯤꯕ ꯊꯣꯡꯁꯤ ꯍꯥꯡꯗꯣꯏ ꯅꯠꯇ꯭ꯔꯕ ꯑꯣ ꯑꯣ ꯑꯗꯨꯗꯤ ꯑꯩ ꯂꯥꯛꯑꯒꯦ ꯑꯩꯁꯦ ꯑꯉꯥꯡꯒꯤ ꯏꯁꯄꯣꯠ ꯁꯨꯁꯨ ꯌꯦꯡꯅꯤꯡꯕ ꯑꯗꯨꯗꯩ ꯑꯩꯒꯤꯁꯨ ꯑꯗꯨꯝ ꯌꯦꯡꯅꯤꯡꯕ ꯍꯥꯏꯇꯥꯔꯦ ꯈꯣꯡꯎꯞꯁꯦ ꯑꯗꯨꯝ ꯃꯈꯜ ꯃꯈꯜ ꯑꯗꯨꯝ ꯐꯪꯕꯤꯕ ꯅꯠꯇ꯭ꯔꯣ ꯑꯅꯧꯕ ꯏꯁꯇꯥꯏꯜꯗ ꯀꯩꯀꯩ ꯊꯝꯕꯤꯒꯦ ꯍꯧꯖꯤꯛꯁꯤꯕꯨ ꯈꯣꯡꯎꯞꯁꯤꯕꯣ ꯑꯅꯧꯕ ꯑꯣꯏꯅ ꯂꯥꯛꯄ ꯍꯥꯏꯇꯥꯔꯦ ꯎꯝ ꯀꯩꯅꯣꯒꯤ ꯑꯍꯟꯒꯤꯁꯦ ꯑꯗꯨꯝ ꯑꯦꯗꯤꯗꯥꯁꯀ ꯅꯥꯏꯛꯀꯁꯦ ꯑꯗꯨꯝ ꯂꯥꯛꯄꯤꯔꯤꯕꯣ ꯍꯧꯖꯤꯛꯁꯦ ꯑꯣ ꯑꯗꯨꯗꯤ ꯍꯣꯝ ꯗꯤꯂꯤꯚꯔꯤꯗꯤ ꯌꯥꯕꯤꯒꯗ꯭ꯔ ꯍꯣꯝ ꯗꯦꯂꯤꯚꯔꯤ ꯌꯥꯕꯤꯒꯗ꯭ꯔꯥꯕ ꯑꯥ ꯑꯥ ꯑꯣ ꯑꯩꯁꯦ ꯍꯣꯏ ꯍꯣꯏ ꯑꯗꯨꯗꯤ ꯍꯣꯏ ꯑꯩ ꯗꯨꯀꯥꯟꯗ ꯑꯣꯏꯅ ꯗꯨꯀꯥꯟꯁꯦ ꯀꯔꯤ ꯍꯥꯏꯔꯒ ꯂꯩꯕꯤꯒꯦ ꯃꯐꯝꯁꯤꯕꯣ ꯑꯣ ꯑꯗꯨꯗꯤ ꯑꯩ ꯍꯧꯖꯤꯛ ꯌꯧꯁꯟꯖꯔꯛꯑꯒꯦ ꯑꯗꯣ ꯑꯦꯗꯤꯗꯥꯁꯁꯤ ꯍꯧꯖꯤꯛꯀꯥꯟꯁꯦ ꯃꯃꯂ ꯀꯌꯥꯃꯨꯛꯇ ꯂꯩꯕꯤꯒꯦ ꯑꯣ ꯀꯩꯅꯣ ꯁꯥꯏꯁꯁꯦ ꯀꯩꯅꯣ ꯑꯣꯏꯗꯣꯏꯕ ꯏꯟꯗꯤꯌꯥ ꯏꯟꯗꯤꯌꯥꯒꯤ ꯅꯝꯕꯔ ꯁꯤꯛꯁꯀꯨꯝꯕꯁꯦ ꯍꯥꯏꯗꯤ ꯄ꯭ꯔꯥꯏꯁ ꯀꯌꯥꯃꯨꯛ ꯂꯩꯕꯤꯖꯥꯠꯅꯣ ꯑ ꯑꯣ ꯑꯗꯨꯗꯤ ꯌꯥꯝ ꯅꯨꯡꯉꯥꯏꯖꯔꯦ ꯑꯩ ꯊꯝꯖꯔꯒꯦ ꯗꯨꯀꯥꯟꯗ ꯑꯣꯏꯅ ꯌꯧꯁꯤꯟꯖꯔꯛꯑꯒꯦ